ꯃꯅꯤꯄꯨꯔꯗꯗꯤ ꯂꯥꯏꯕ꯭ꯔꯦꯔꯤꯁꯦ ꯀꯌꯥ ꯂꯩꯅꯗꯦ ꯁ꯭ꯀꯨꯜ ꯑꯌꯥꯝꯕꯗꯁꯨ ꯂꯥꯏꯕ꯭ꯔꯦꯔꯤ ꯂꯩꯇꯦ ꯑꯗꯨꯅ ꯁꯥꯇ꯭ꯔꯒꯤ ꯁꯥꯇ꯭ꯔꯗꯁꯨ ꯁꯣꯛꯄ ꯌꯥꯝ ꯂꯥꯛꯑꯦ ꯁ꯭ꯀꯨꯜꯗꯁꯨ ꯂꯥꯏꯕ꯭ꯔꯦꯔꯤꯒꯤ ꯃꯇꯥꯡꯗꯁꯨ ꯌꯥꯝ ꯍꯥꯏꯁꯨ ꯍꯥꯏꯗꯦ ꯇꯥꯛꯁꯨ ꯇꯥꯛꯇꯦ ꯑꯗꯨꯅ ꯃꯅꯤꯄꯨꯔꯗꯗꯤ ꯂꯥꯏꯔꯤꯛ ꯄꯥꯕꯒꯤ ꯆꯥꯡꯁꯦ ꯌꯥꯝ ꯋꯥꯠꯂꯦ ꯑꯉꯥꯡꯁꯤꯡꯁꯨ ꯌꯥꯝ ꯁꯣꯜꯂꯤ ꯑꯗꯨꯅ ꯂꯥꯏꯕ꯭ꯔꯦꯔꯤꯁꯦ ꯊꯝꯕꯗꯤ ꯐꯗꯤ ꯐꯕꯅꯤ ꯑꯗꯨꯕꯨ ꯃꯅꯤꯄꯨꯔꯗꯗꯤ ꯀꯌꯥ ꯊꯝꯅꯗꯦ ꯂꯥꯏꯕ꯭ꯔꯦꯔꯤꯁꯦ ꯑꯗꯨꯅ ꯀꯔꯤꯒꯤꯔꯥ ꯈꯪꯗꯦ ꯊꯝꯕꯗꯤ ꯌꯥꯗꯤ ꯌꯥꯕꯅꯤ ꯂꯥꯏꯕ꯭ꯔꯦꯔꯤꯁꯦ ꯀꯔꯤꯒꯤ ꯊꯝꯗꯕ꯭ꯔꯥꯁꯨ ꯈꯪꯗꯦ ꯁ꯭ꯀꯨꯜ ꯀꯥꯕꯗꯁꯨ ꯑꯉꯥꯡ ꯂꯥꯏꯔꯤꯛ ꯊꯋꯥꯏ ꯌꯥꯎꯕꯁꯤꯡꯗꯤ ꯃꯣꯏꯗꯤ ꯇꯣꯉꯥꯟꯅ ꯄꯥꯕ ꯄꯥꯝꯂꯝꯒꯅꯤ ꯇꯨꯃꯤꯟꯅ ꯄꯥꯕ ꯑꯉꯥꯡ ꯌꯥꯎꯔꯝꯒꯅꯤ ꯇꯨꯃꯤꯟꯅ ꯄꯥꯅꯤꯡꯂꯝꯕ ꯑꯉꯥꯡ ꯌꯥꯎꯔꯝꯒꯅꯤ ꯍꯣꯏ ꯑꯌꯥꯝꯕ ꯑꯉꯥꯡꯗꯤ ꯂꯥꯏꯔꯤꯛꯇ ꯂꯣꯏꯅ ꯃꯥꯏ ꯑꯣꯟꯁꯤꯟꯒꯅꯤ ꯍꯥꯏꯕꯗꯤ ꯂꯩꯇꯦ ꯑꯗꯨꯕꯨ ꯄꯥꯅꯤꯡꯕꯒꯤ ꯄꯥꯅꯤꯡꯕꯒꯤ ꯈꯜꯂꯒꯗꯤ ꯊꯝꯕ ꯌꯥꯗꯤ ꯌꯥꯕꯅꯤ ꯂꯥꯏꯕ꯭ꯔꯦꯔꯤꯁꯦ ꯑꯗꯨꯅ ꯊꯝꯅꯅꯕ ꯍꯥꯏꯗꯤ ꯍꯥꯏꯖꯩ ꯑꯗꯨꯕꯨ ꯇꯞꯇꯤ ꯇꯞꯀꯗꯕ ꯃꯥꯜꯂꯦ ꯂꯥꯏꯕ꯭ꯔꯦꯔꯤꯁꯦ ꯑꯗꯨꯕꯨ ꯊꯝꯕꯅꯗꯤ ꯐꯗꯤ ꯐꯕꯅꯦ ꯑꯗꯨꯕꯨ ꯊꯝꯒꯗ꯭ꯔꯥꯗꯤ ꯈꯪꯗꯦ ꯂꯥꯏꯕ꯭ꯔꯦꯔꯤ ꯊꯝꯂꯒꯗꯤ ꯑꯉꯥꯡꯁꯤꯡꯁꯨ ꯃꯤ ꯑꯣꯏꯔꯛꯀꯅꯤ ꯃꯅꯤꯄꯨꯔꯁꯨ ꯆꯥꯎꯈꯠꯀꯅꯤ ꯑꯇꯣꯞꯄ ꯏꯁꯇꯦꯠꯀꯨꯝꯕ ꯈꯣꯏꯅ ꯃꯅꯤꯄꯨꯔꯁꯦ ꯂꯥꯏꯔꯤꯛ ꯍꯩ ꯍꯥꯏꯔꯛꯀꯅꯤ ꯑꯇꯣꯞꯄ ꯏꯁꯇꯦꯠ ꯈꯣꯏꯒ ꯀꯝꯄꯦꯌꯔ ꯇꯧꯕꯗꯗꯤ ꯌꯥꯝ ꯋꯥꯠꯂꯦ ꯃꯅꯤꯄꯨꯔꯁꯦ ꯂꯥꯏꯕ꯭ꯔꯦꯔꯤ ꯊꯝꯕꯅꯗꯤ ꯐꯗꯤ ꯐꯕꯅꯤ ꯑꯉꯥꯡꯁꯤꯡꯗ ꯐꯅꯅꯕ ꯑꯉꯥꯡꯁꯤꯡꯁꯨ ꯍꯥꯏꯕ ꯏꯟꯕ ꯌꯥꯝ ꯂꯩꯌꯦ ꯑꯗꯨ ꯑꯩꯈꯣꯏꯅ ꯂꯥꯏꯕ꯭ꯔꯦꯔꯤ ꯅꯨꯡꯇꯤ ꯆꯪꯂꯗꯤ ꯃꯅꯤꯄꯨꯔꯁꯤ ꯌꯥꯝ ꯆꯥꯎꯈꯠꯀꯅꯤ ꯍꯥꯏꯅ ꯈꯜꯂꯤ ꯃꯅꯤꯄꯨꯔ ꯆꯥꯎꯈꯠꯅꯅꯕ ꯂꯥꯏꯕ꯭ꯔꯦꯔꯤꯁꯦ ꯑꯩꯈꯣꯏꯁꯨ ꯊꯝꯅꯅꯕ ꯌꯥꯝ ꯍꯣꯠꯅꯁꯤ